ꯐꯤꯞꯇꯤꯟ ꯖꯨꯂꯥꯏ ꯅꯥꯏꯟꯇꯤꯟ ꯅꯥꯏꯟꯇꯤ ꯐꯤꯞꯇꯤꯟ ꯑꯥꯒꯁ ꯇꯨ ꯊꯥꯎꯖꯟ ꯁꯤꯛꯁ ꯁꯦꯀꯦꯟ ꯑꯣꯛꯇꯣꯕꯔ ꯇꯨ ꯊꯥꯎꯖꯟ ꯅꯥꯟꯇꯤꯟ ꯐꯣꯔꯠ ꯗꯤꯁꯦꯝꯕꯔ ꯅꯥꯏꯟꯇꯤꯟ ꯐꯤꯞꯇꯤ ꯁꯚꯦꯟ ꯐꯦꯕ꯭ꯋꯥꯔꯤ ꯇꯨ ꯊꯥꯎꯖꯟ ꯐꯣꯔ